ꯁꯤꯁꯦ ꯈꯨꯗꯩ ꯐꯤꯔꯣꯟ ꯌꯣꯟꯕ ꯗꯨꯀꯥꯟꯗꯨ ꯑꯣꯏꯕꯤꯔꯕꯣ ꯑꯩ ꯈꯨꯗꯩ ꯑꯝꯇ ꯂꯧꯖꯒꯦ ꯇꯧꯅꯤ ꯄꯣꯂꯤꯁꯇꯔꯒꯤꯗꯣ ꯀꯌꯥ ꯄꯤꯒꯦ ꯖꯨꯔꯥ ꯑꯥ ꯌꯦꯡꯖꯒꯦ ꯇꯧꯕꯅꯦ ꯑꯗꯣ ꯃꯃꯟꯗꯣ ꯃꯊꯪ ꯃꯊꯪ ꯍꯪꯒꯦ ꯇꯧꯕ ꯑꯣ ꯑꯗꯒꯤ ꯃꯁꯂꯥꯒꯤꯗꯤ ꯑꯗꯒꯤ ꯑꯁꯨꯡꯕꯗꯨꯗꯤ ꯃꯁꯂꯥꯒꯤꯗꯣ ꯀꯌꯥꯅꯦꯕ ꯑꯝꯇꯒ ꯍꯥꯏꯕꯤꯔꯛꯎꯅꯦ ꯑꯣ ꯑꯥ ꯀꯩꯅꯣꯗ ꯖꯔꯥꯗ ꯎꯝ

ꯑꯣ ꯑꯩꯁꯦ ꯖꯨꯔꯥꯗꯣ ꯈꯔ ꯂꯧꯒꯦ ꯇꯧꯕ ꯆꯩꯔꯥꯎꯕꯒꯤꯅꯤꯗ ꯆꯩꯔꯥꯎꯕꯒꯤ ꯄꯤꯅꯕ ꯍꯧꯖꯤꯛ ꯂꯧꯁꯤꯜꯍꯧꯒꯦ ꯇꯧꯕ ꯈꯔ ꯇꯥꯕ ꯌꯥꯔꯣꯏꯗ꯭ꯔꯣ ꯗꯔꯖꯟ ꯇꯪꯈꯥꯏ ꯑꯃ ꯗꯨꯀꯥꯟ ꯑꯣꯏꯅ ꯂꯩꯕꯔꯣ ꯅꯠꯇ꯭ꯔꯒ ꯌꯨꯝꯗꯔꯣ ꯑꯣ ꯀꯥꯏ ꯋꯥꯏꯗ

ꯑꯣ ꯃꯄꯣꯛ ꯂꯥꯡꯉꯣꯟ ꯈꯪꯉꯦ ꯑꯩ ꯀꯣꯡꯄꯥꯟꯗꯒꯤ ꯅꯛꯅꯩꯌꯦ ꯌꯥꯝꯅ ꯗꯨꯀꯥꯟꯁꯦ ꯑꯗꯨꯝ ꯍꯥꯡꯕ꯭ꯔꯣ ꯀꯃꯥꯏꯅ ꯇꯧꯒꯦ ꯑꯣ ꯑꯗꯨꯗꯤ ꯁꯟꯗꯦ ꯍꯥꯡꯗ꯭ꯔꯗꯤ ꯁꯇꯔꯗꯦꯒꯨꯝꯕꯗ ꯅꯨꯡꯗꯥꯡ ꯋꯥꯏꯔꯝꯒꯨꯝꯕꯗ ꯂꯥꯛꯄ

ꯑꯥ ꯐꯨꯔꯤꯠ ꯑꯧ ꯀꯔꯤ ꯀꯔꯤ ꯌꯥꯎꯒꯦ ꯑꯇꯩ ꯍꯥꯏꯕꯤꯔꯛꯑꯣꯅꯦ

ꯑꯣ ꯑꯩ ꯐꯨꯔꯤꯠꯁꯨ ꯈꯔ ꯌꯦꯡ ꯇꯥꯔꯦ ꯑꯗꯨꯗꯤ ꯑꯩ ꯂꯩꯔꯗꯤꯅꯦ ꯑꯥ ꯗꯔꯖꯟ ꯇꯪꯈꯥꯏꯒꯨꯝꯕꯗꯤ ꯑꯗꯨꯝ ꯂꯧꯒꯦ ꯇꯧꯕ

ꯃꯥꯟꯅꯦ ꯑꯧ ꯁꯦꯠ ꯁꯥꯗꯣꯏꯅꯤ

ꯅꯨꯄꯤꯒꯤꯁꯨ ꯌꯥꯎꯋꯦ ꯃꯃꯟ ꯍꯥꯏꯐꯦꯠ ꯈꯪꯖꯕ ꯌꯥꯒꯗ꯭ꯔꯥ ꯀꯩꯒꯤ ꯀꯔꯤ ꯎꯝ ꯈꯪꯉꯦ

ꯃꯄꯥꯟ ꯍꯛꯇꯕꯤꯅ ꯀꯃꯥꯏꯅ ꯇꯧꯒꯦ ꯃꯃꯟꯗꯣ ꯎꯝ ꯑꯣ ꯑꯗꯨꯗꯤ ꯍꯣꯡꯏꯅꯦ

ꯑꯥ ꯑꯥ

ꯐꯩꯖꯣꯝꯗꯨ ꯃꯃꯟ ꯍꯥꯏꯐꯦꯠ ꯈꯪꯖꯕ ꯌꯥꯒꯗ꯭ꯔꯥ ꯑꯣ

ꯑꯣ ꯉꯥꯟꯕꯤꯅ ꯆꯥꯝꯃꯔꯤ ꯐꯩꯅꯦ ꯑꯗꯨꯗꯤ ꯑꯩꯗꯤ ꯀꯩꯅꯣꯗꯨ ꯈꯨꯗꯩꯒ ꯀꯩꯅꯣꯒꯗꯣ ꯑꯩꯈꯣꯏꯒꯤ ꯐꯨꯔꯤꯠꯇꯣ ꯑꯗꯨꯒꯗꯤ ꯂꯧꯒꯦ

ꯊꯥꯡꯖꯒꯤꯅꯦ ꯅꯨꯡꯗꯥꯡ ꯋꯥꯏꯔꯝꯗꯣ ꯑꯗꯥꯏꯗ ꯂꯥꯛꯑꯒꯦ ꯑꯗꯒꯤ ꯑꯇꯩꯁꯨ ꯑꯗꯨꯝ ꯃꯃꯟꯒꯨꯝꯕ ꯈꯪꯉꯗꯤ ꯑꯗꯨꯝ ꯂꯧꯅꯤꯗ ꯑꯇꯩꯁꯨ

ꯃꯃꯟꯁꯤꯡꯗꯣ ꯑꯗꯒꯤ ꯀꯩꯅꯣꯗꯤ ꯌꯥꯎꯕ꯭ꯔꯥ ꯑꯩꯈꯣꯏꯒꯤ ꯀꯔꯤꯑꯕ ꯃꯃꯤꯡꯗꯨꯕꯨ ꯀꯥꯎꯒꯔꯦꯅꯦ ꯀꯩꯅꯣ ꯁꯨꯠꯇꯣ ꯍꯟꯗꯛꯀꯤ ꯑꯅꯧꯕ ꯁꯨꯠꯇꯣ ꯀꯔꯤ ꯃꯃꯤꯡꯅꯣ ꯀꯥꯎꯔꯦ ꯄꯣꯂꯤꯁꯇꯔ ꯃꯨꯀꯥ ꯍꯥꯏꯕ꯭ꯔꯥ ꯂꯦꯅꯤꯟ ꯁꯨꯠꯇꯣ ꯀꯌꯥ ꯄꯤꯒꯦ ꯑꯗꯨꯒ ꯄꯣꯂꯤꯁꯇꯔ ꯀꯩꯅꯣꯗꯣ ꯃꯤꯛ ꯀꯔꯤ ꯍꯥꯏꯗꯣꯏꯅꯣ ꯄꯣꯂꯤꯁꯇꯔ ꯃꯨꯀꯥ ꯁꯨꯠ

ꯑꯣ ꯑꯗꯒꯤ ꯑꯗꯨꯝ ꯈꯔ ꯈꯔ ꯌꯥꯝ ꯂꯧꯔꯗꯤ ꯇꯥꯗꯣꯏ ꯅꯠꯇ꯭ꯔꯣ

ꯑꯣ ꯑꯩꯗꯤ ꯂꯧꯔꯗꯤ ꯗꯔꯖꯟ ꯇꯪꯈꯥꯏꯒꯨꯝꯕ ꯑꯗꯨꯝ ꯂꯧꯗꯣꯏꯅꯤ ꯑꯗꯨꯗꯨꯒꯤ ꯍꯪꯕ ꯋꯥꯅꯤ ꯃꯃꯟꯗꯣ ꯈꯔ ꯇꯥꯔꯗꯤ ꯂꯧꯒꯦ ꯇꯧꯕ ꯃꯧꯒꯤꯗꯤ ꯀꯩꯅꯣꯗꯣ ꯃꯧꯒꯤꯗꯤ ꯄꯣꯂꯤꯁꯇꯔ ꯁꯨꯠꯇꯣ ꯑꯗꯨꯗꯣ ꯇꯧꯒꯦꯅ ꯈꯜꯂꯤꯌꯦ

ꯉꯁꯤ ꯀꯔꯤ ꯀꯔꯤ ꯃꯆꯨ ꯎꯝ ꯎꯝ ꯍꯣꯏ ꯍꯣꯏ ꯑꯗꯨꯗꯤ ꯃꯆꯨꯗꯣ ꯈꯔ ꯐꯖ ꯐꯖꯕ ꯈꯜꯂꯒ ꯂꯧꯔꯒꯦ ꯉꯁꯤ ꯄꯨꯔꯛꯑꯦ

ꯑꯣ ꯑꯗꯨꯗꯤ ꯑꯩ ꯉꯁꯤ ꯂꯥꯛꯇꯕ ꯌꯥꯔꯔꯣꯏ ꯐꯤꯔꯣꯟꯗꯨ ꯍꯥꯟꯅ ꯌꯦꯡꯕ ꯁꯨꯠꯇꯣ ꯑꯩꯒꯤ ꯐꯣꯟ ꯅꯝꯕꯔꯗꯣ ꯍꯥꯏꯖꯔꯛꯑꯒꯦ ꯍꯥꯏꯔꯛꯑꯒꯦ ꯑꯩ ꯅꯝꯕꯔ ꯅꯥꯏꯟ ꯊ꯭ꯔꯤ ꯑꯩꯠ ꯊ꯭ꯔꯤ ꯋꯥꯟ ꯊ꯭ꯔꯤ ꯑꯗꯨꯗꯤ ꯀꯩꯅꯣ ꯇꯧꯔꯒꯦ ꯊꯝꯖꯔꯒꯦ ꯑꯩ ꯂꯥꯛꯑꯒꯦ ꯉꯁꯤ ꯍꯣꯔꯦꯟ ꯍꯣꯏ ꯍꯣꯏ ꯊꯝꯖꯔꯒꯦ